ꯍꯜꯂꯣ ꯅꯨꯡꯉꯥꯏꯔꯤꯌꯦ ꯆꯥꯛ ꯀꯟꯅ ꯊꯣꯡꯕꯗ ꯉꯥꯏꯔꯤ ꯍꯧꯖꯤꯛꯇ ꯀꯟꯅ ꯊꯣꯡꯂꯤ ꯅꯪꯁꯦ ꯎꯝ ꯏꯕꯥꯅꯤ ꯈꯛꯇ ꯆꯠꯁꯦ ꯍꯥꯏꯔꯤꯔꯣ ꯍꯣꯏ ꯌꯥꯏꯅꯦ ꯑꯗꯨꯁꯨ ꯃꯣꯏꯒꯤ ꯈꯨꯟꯗꯨ ꯑꯣ ꯅꯪꯗꯤ ꯌꯥꯎꯈ꯭ꯔꯕꯣ ꯑꯣ ꯑꯗꯨꯗꯤ ꯁꯣꯝꯗ ꯏꯃꯥꯟꯅꯕꯤ ꯑꯃꯅꯤ ꯍꯧꯔꯒꯦ ꯅꯪꯒ ꯇꯧꯔꯒ ꯆꯠꯂꯁꯤꯅꯦ ꯍꯣꯏ ꯌꯥꯏꯌꯦ ꯑꯗꯨꯁꯨ ꯍꯣꯏ ꯌꯥꯏꯅꯦ ꯍꯣ ꯍꯣꯏ ꯊꯝꯃꯒꯦ